ꯑꯩꯅ ꯈꯪꯕ ꯀꯔꯕꯥꯔꯁꯤꯡꯗꯤ ꯒ꯭ꯔꯣꯁꯔꯤ ꯑꯥꯏꯇꯦꯝꯁꯤꯡ ꯌꯣꯟꯕ ꯀꯤꯠꯆꯟ ꯑꯥꯏꯇꯦꯝꯁꯤꯡ ꯌꯣꯟꯕ ꯅꯨꯄꯤ ꯃꯆꯥꯁꯤꯡꯅ ꯀꯣꯟ ꯐꯤꯁꯥ ꯀꯣꯟ ꯁꯥꯕ ꯑꯗꯒꯤ ꯏꯁꯇ꯭ꯔꯤꯠꯇ ꯆꯠꯂꯒ ꯏꯪꯁꯥꯡ ꯅꯥꯄꯤ ꯑꯃꯗꯤ ꯆꯥꯅ ꯊꯛꯅꯕ ꯍꯋꯥꯏ ꯆꯦꯡꯋꯥꯏ ꯑꯃꯗꯤ ꯁꯥ ꯉꯥ ꯑꯁꯤꯅꯆꯤꯡꯕꯁꯤꯡ ꯌꯣꯟꯕ ꯑꯗꯨꯒ ꯂꯝꯄꯥꯛꯇ ꯂꯩꯔꯒ ꯑꯂꯨ ꯑꯂꯨ ꯊꯥꯕ ꯀꯣꯕꯤ ꯊꯥꯕ ꯑꯃꯗꯤ ꯍꯪꯒꯥꯝ ꯍꯪꯒꯥꯝ ꯊꯥꯕ ꯑꯗꯨꯇ ꯅꯠꯇꯅ ꯏꯟꯖꯥꯡ ꯅꯥꯄꯤ ꯑꯇꯣꯞ ꯑꯇꯣꯞꯄꯁꯤꯡ ꯊꯥꯕꯁꯤꯡ ꯑꯁꯤꯅꯤ ꯑꯗꯨ ꯃꯌꯥꯝꯗ ꯄꯨꯛꯅꯤꯡ ꯆꯤꯡꯁꯤꯟꯅꯤꯉꯥꯏꯗꯤ ꯂꯝꯄꯥꯛꯇ ꯂꯩꯖꯔꯤꯕ ꯑꯂꯨ ꯑꯃꯗꯤ ꯀꯣꯕꯤ ꯍꯪꯒꯥꯝ ꯏꯟꯁꯥꯡ ꯅꯥꯄꯤꯁꯤꯡ ꯊꯥꯔꯤꯕꯁꯤꯡ ꯑꯁꯤꯁꯨ ꯌꯥꯝꯅ ꯐꯩ ꯑꯁꯤꯁꯤꯡꯁꯤꯁꯨ ꯑꯐꯕ ꯊꯕꯛꯅꯤ ꯍꯥꯏꯗꯨꯅ ꯃꯌꯥꯝꯅꯁꯨ ꯁꯤꯒꯤ ꯊꯕꯛꯁꯤꯡ ꯑꯁꯤꯁꯨ ꯇꯧꯕꯤꯅꯕ ꯐꯠꯇꯕ ꯂꯝꯕꯤꯗ ꯆꯠꯀꯗꯕ ꯃꯍꯨꯠꯇꯗꯤ ꯏꯟꯁꯥꯡ ꯅꯥꯄꯤꯗ ꯍꯤꯡꯒꯣꯟ ꯁꯝꯕꯜ ꯁꯨꯔꯒ ꯂꯩꯔꯒ ꯑꯗꯨꯅ ꯍꯦꯟꯅ ꯐꯩ ꯄꯩꯁꯥ ꯇꯥꯜꯂꯒ ꯑꯇꯣꯞꯄꯗ ꯃꯇꯝ ꯃꯥꯡꯍꯟꯗꯅ ꯂꯩꯗꯧ ꯁꯔꯨꯛ ꯍꯤꯡꯒꯣꯟꯗ ꯁꯨꯔꯒꯅ ꯋꯥꯅ ꯁꯨꯔꯒ ꯅꯨꯡꯉꯥꯏꯅ ꯆꯥꯕ ꯑꯗꯨꯅ ꯍꯦꯟꯅ ꯐꯩ ꯍꯥꯏꯗꯨꯅꯤ